ꯂꯥꯏ ꯌꯦꯛꯄ ꯍꯧꯕꯇ ꯉꯥꯏꯔꯤꯕ ꯃꯤꯑꯣꯏ ꯑꯃꯗ ꯑꯩꯒꯤ ꯄꯥꯎꯇꯥꯛ ꯍꯥꯏꯔꯒꯗꯤ ꯃꯈꯣꯏꯅ ꯌꯦꯛꯂꯤꯕ ꯂꯥꯏ ꯑꯗꯨ ꯊꯥꯋꯥꯏ ꯍꯛꯆꯥꯡ ꯌꯥꯎꯅ ꯌꯦꯛꯄꯤꯕ ꯃꯥꯅ ꯃꯌꯥꯝꯗ ꯎꯍꯟꯅꯤꯡꯏꯕ ꯇꯥꯛꯅꯤꯡꯂꯤꯕ ꯑꯥꯔꯠ ꯑꯗꯨ ꯄ꯭ꯔꯦꯁꯄꯦꯛꯇꯤꯕ ꯑꯗꯨ ꯐꯖꯅ ꯊꯝꯕꯤꯕ ꯑꯎꯕ ꯃꯤꯅꯁꯨ ꯄꯥꯝꯅꯕ ꯑꯃꯁꯨꯡ ꯗꯤꯃꯥꯟ ꯂꯩꯅꯕ ꯃꯑꯣꯡꯗ ꯌꯦꯛꯄꯤꯕ ꯇꯨꯡꯗ ꯄꯦꯟꯇꯤꯡ ꯑꯗꯨ ꯌꯣꯟꯕ ꯌꯥꯅꯕ ꯐꯖꯅ ꯑꯐꯕ ꯀꯂꯔ ꯁꯤꯖꯤꯟꯅꯗꯨꯅ ꯌꯦꯛꯄ ꯑꯁꯤꯒꯨꯝꯕ ꯄꯥꯎꯇꯥꯛ ꯀꯌꯥ ꯑꯁꯤ ꯄꯤꯖꯅꯤꯡꯏ